ꯑꯁꯤ ꯀꯣꯔꯧ ꯀꯦꯞ ꯁꯔꯚꯤꯁ ꯑꯣꯏꯕꯤꯔꯕ꯭ꯔ ꯍꯌꯦꯡ ꯑꯁꯤ ꯑꯩ ꯃꯥꯂꯪꯕ ꯁ꯭ꯇꯦꯁꯟꯗ ꯊꯕꯛ ꯑꯃꯒꯤ ꯄꯨꯡ ꯇꯔꯦꯠ ꯌꯧꯗꯕ ꯌꯥꯗꯕꯅ ꯃꯔꯝ ꯑꯣꯏꯔꯒ ꯄꯨꯡ ꯇꯔꯦꯠꯇ ꯂꯥꯛꯄꯤꯅꯕ ꯍꯥꯏꯖꯔꯤ ꯈꯨꯗꯣꯡ ꯆꯥꯗꯕ ꯂꯩꯔꯒꯁꯨ ꯈꯪꯍꯟꯕꯤꯔꯛꯎ